ꯑꯩꯍꯥꯛꯀꯤ ꯀꯦꯃꯦꯔꯥ ꯁꯤꯖꯤꯟꯅꯗꯨꯅ ꯔꯤꯜꯁꯤꯡ ꯁꯣꯔꯠ ꯚꯤꯗꯤꯑꯣꯁꯤꯡ ꯌꯥꯝꯅ ꯅꯝꯈ꯭ꯔꯦ ꯐꯣꯇꯣ ꯀꯥꯞꯄꯒ ꯚꯤꯗꯤꯑꯣ ꯂꯧꯕꯒ ꯌꯥꯝ ꯈꯦꯅꯩ ꯈꯦꯅꯕꯒꯤ ꯃꯔꯝꯗꯤ ꯐꯣꯇꯣ ꯂꯧꯕ ꯃꯇꯝꯗꯗꯤ ꯀꯦꯃꯦꯔꯥꯒꯤ ꯑꯦꯡꯒꯜ ꯚ꯭ꯌꯨ ꯂꯦꯞꯄꯒꯤ ꯃꯑꯣꯡ ꯃꯇꯧ ꯐꯖꯅꯕꯨ ꯆꯨꯝꯂꯒꯗꯤ ꯐꯣꯇꯣꯗꯨ ꯌꯥꯝ ꯐꯖꯩ ꯑꯗꯨꯒ ꯚꯤꯗꯤꯑꯣ ꯅꯝꯕ ꯃꯇꯝꯗꯗꯤ ꯏꯁꯩ ꯏꯁꯩꯒꯤ ꯇꯥꯡꯀꯛ ꯑꯗꯨ ꯊꯥꯔꯒ ꯚꯤꯗꯤꯑꯣ ꯔꯤꯜꯁ ꯅꯝꯕ ꯃꯇꯝꯗ ꯏꯁꯩꯒꯤ ꯇꯥꯡꯀꯛ ꯑꯗꯨ ꯊꯥꯔꯒ ꯅꯝꯕꯅꯤꯅ ꯆꯤꯟꯒ ꯆꯥꯟꯅꯕ ꯑꯗꯨꯗꯒꯤ ꯑꯦꯛꯇꯤꯡ ꯀꯔꯝꯅ ꯇꯧꯒꯅꯤ ꯏꯐꯦꯛ ꯍꯥꯞꯄꯁꯤꯡ ꯀꯣ ꯐꯖꯗ꯭ꯔꯒꯗꯤ ꯚꯤꯗꯤꯑꯣꯗꯨ ꯐꯖꯗꯦ ꯑꯗꯨꯅ ꯚꯤꯗꯤꯑꯣ ꯂꯧꯕ ꯃꯇꯝꯗꯗꯤ ꯈꯤꯇꯪ ꯋꯥꯏ